ꯑꯩ ꯏꯁꯥꯒꯤ ꯑꯣꯏꯅꯗꯤ ꯂꯦꯞꯇꯣꯞ ꯅꯠꯇ꯭ꯔꯒ ꯃꯣꯕꯥꯏꯜꯗ ꯅꯝꯕꯅ ꯍꯦꯟꯅ ꯅꯨꯡꯉꯥꯏꯖꯩ ꯍꯥꯟꯅꯒꯤ ꯃꯇꯝꯗꯗꯤ ꯂꯦꯞꯇꯣꯞ ꯅꯠꯇ꯭ꯔꯒ ꯃꯣꯕꯥꯏꯜ ꯑꯃꯗꯤ ꯏꯟꯇꯔꯅꯦꯠ ꯑꯁꯤ ꯀꯌꯥ ꯈꯪꯅꯗꯕ ꯑꯣꯏꯔꯤꯉꯩ ꯃꯇꯝꯗꯗꯤ ꯆꯦꯒ ꯀꯣꯂꯣꯝꯒ ꯏꯕ ꯆꯠꯅꯕꯤ ꯑꯁꯤ ꯄꯥꯛꯇꯛꯅꯅ ꯇꯧꯔꯝꯃꯤ ꯑꯩꯈꯣꯏꯅ ꯀꯔꯤꯒꯨꯝꯕ ꯋꯥꯔꯤ ꯑꯃ ꯏꯒꯦ ꯈꯜꯂꯕꯁꯨ ꯆꯦꯗ ꯀꯣꯂꯣꯝ ꯄꯥꯏꯗꯨꯅ ꯏꯟꯅꯔꯝꯃꯤ ꯄꯥꯎꯆꯦꯗ ꯀꯔꯤꯒꯨꯝꯕ ꯈꯔ ꯍꯥꯞꯅꯤꯡꯂꯕꯁꯨ ꯀꯣꯂꯣꯝꯒ ꯏꯗꯨꯅ ꯄꯤꯅꯔꯝꯃꯤ ꯑꯗꯨꯕꯨ ꯍꯧꯖꯤꯛꯇꯤ ꯆꯥꯎꯈꯠꯂꯛꯄꯒꯤ ꯃꯇꯨꯡꯏꯟꯅ ꯃꯣꯕꯥꯏꯜ ꯅꯠꯇ꯭ꯔꯒ ꯂꯦꯞꯇꯣꯞꯇ ꯅꯝꯗꯨꯅ ꯏꯟꯇꯔꯅꯦꯠꯀꯤ ꯈꯨꯊꯥꯡꯗꯒꯤ ꯍꯦꯛꯇ ꯈꯨꯗꯛꯇ ꯊꯥꯗꯨꯅ ꯌꯧꯍꯟꯕ ꯑꯗꯨꯝ ꯌꯧꯍꯟꯕ ꯉꯝꯃꯤ ꯑꯃꯗꯤ ꯃꯤꯁꯤꯡꯗ ꯌꯧꯍꯟꯕꯗꯁꯨ ꯏꯔꯥꯏ ꯂꯥꯏꯅ ꯌꯧꯍꯟꯕ ꯌꯥꯔꯦ ꯑꯗꯨꯕꯨ ꯍꯥꯟꯅꯒꯤ ꯃꯇꯝꯗꯤ ꯆꯦꯗ ꯀꯣꯂꯣꯝꯅ ꯏꯅꯔꯤꯉꯩ ꯃꯇꯝꯗꯗꯤ ꯑꯩꯈꯣꯏꯅ ꯑꯔꯥꯞꯄꯗ ꯂꯩꯕ ꯃꯤꯗ ꯀꯔꯤꯒꯨꯝꯕ ꯑꯃ ꯈꯪꯍꯟꯒꯦ ꯅꯠꯇ꯭ꯔꯒ ꯊꯥꯒꯦ ꯍꯥꯏꯅ ꯍꯣꯠꯅꯕ ꯃꯇꯝꯗ ꯌꯥꯝꯅ ꯀꯨꯏꯅ ꯆꯪꯕꯒꯤ ꯑꯋꯥꯕ ꯀꯌꯥ ꯃꯥꯏꯌꯣꯛꯅꯔꯝꯃꯤ